ꯍꯜꯂꯣ ꯏꯑꯦ ꯁꯤ ꯀꯩꯅꯣꯁꯤ ꯁꯣꯏꯕꯨꯝꯁꯤꯕꯨ ꯑꯩꯈꯣꯏ ꯀꯛꯆꯤꯡ ꯁꯣꯏꯕꯨꯝꯁꯤꯕꯨ ꯀꯩꯅꯣ ꯂꯩ ꯃꯌꯥꯝ ꯑꯃ ꯑꯍꯥꯎꯕ ꯑꯍꯥꯎꯇꯕ ꯃꯌꯥꯝ ꯑꯃ ꯂꯩꯌꯦꯗꯥꯏꯅꯦ ꯑꯣ ꯑꯥ ꯑꯥ ꯑꯗꯒꯤ ꯁꯤꯁꯨ ꯑꯅꯧꯕꯁꯤꯅ ꯀꯌꯥ ꯄꯤꯔꯤꯅꯣ

ꯑꯣ ꯀꯛꯆꯤꯡ ꯁꯣꯏꯕꯨꯝꯗ ꯁꯣꯏꯕꯨꯝ ꯃꯈꯜ ꯑꯍꯨꯝ ꯃꯔꯤ ꯂꯩꯌꯦꯅ ꯍꯥꯏꯕ ꯑꯗꯣ ꯀꯌꯥ ꯀꯌꯥ ꯀꯩꯅꯣꯁꯤ ꯑꯔꯤꯕꯁꯤ ꯀꯌꯥ ꯄꯤꯑꯕ ꯑꯔꯤꯕ ꯆꯅꯤ ꯌꯥꯡꯈꯩ ꯑꯗꯒꯤ ꯀꯩꯅꯣꯁꯤꯅ ꯈꯔ ꯃꯌꯥꯏ ꯂꯩꯔꯤꯁꯤꯅ

ꯑꯣ ꯆꯥꯝꯃ ꯌꯥꯡꯈꯩ ꯄꯤꯌꯦꯕ ꯑꯗꯨꯗꯤ ꯀꯩꯅꯣ ꯇꯧꯕ꯭ꯔꯣ ꯁꯤ ꯈꯔ ꯊꯤꯟꯕꯁꯤꯅ ꯍꯥꯎꯋꯦꯅ ꯍꯥꯏꯅꯕꯀꯣ ꯑꯗꯣ ꯀꯩꯅꯣ ꯇꯧꯕ꯭ꯔꯣ ꯑꯥ ꯑꯥ ꯑꯗꯣ ꯇꯥꯡꯃꯟꯗ꯭ꯔꯣ ꯆꯅꯤ ꯌꯥꯡꯈꯩ ꯍꯥꯏꯗꯤ ꯀꯩꯅꯣ ꯍꯥꯏꯁꯤꯕꯣ ꯉꯥꯗꯒꯤ ꯍꯦꯟꯅ ꯁꯣꯏꯕꯨꯝꯁꯤꯅ ꯃꯃꯟ ꯀꯩꯅꯣ ꯇꯥꯡꯉꯕ ꯈꯔ ꯆꯅꯤꯗ ꯁꯥꯕ ꯌꯥꯗ꯭ꯔꯣ ꯑꯣ ꯑꯣ ꯀꯩꯅꯣ ꯁꯤꯗꯤ ꯑꯃ ꯃꯦꯗꯤꯌꯝꯁꯤꯗꯤ ꯑꯣ ꯆꯥꯝꯃ ꯀꯨꯟ ꯑꯗꯨꯗꯤ ꯆꯥꯝꯃ ꯆꯥꯝꯃꯗ ꯁꯥꯕꯤꯔꯒꯅꯦ ꯑꯍꯨꯝ ꯂꯧꯕꯗꯤ ꯌꯥꯕ꯭ꯔꯥ ꯍꯣꯏ ꯍꯣꯏ ꯑꯗꯨꯗꯤ ꯀꯩꯅꯣꯁꯤꯗꯅ ꯆꯥꯝꯃ ꯄꯤꯕꯗꯅ ꯑꯍꯨꯝ ꯑꯣꯟꯕꯤꯔꯣ ꯑꯗꯒꯤ ꯉꯁꯥꯏꯒꯤ ꯆꯅꯤ ꯆꯅꯤ ꯆꯅꯤꯗꯅ ꯀꯩꯅꯣ ꯑꯃ ꯑꯣꯟꯕꯤꯔꯣꯀꯣ ꯆꯅꯤ ꯆꯅꯤꯗꯅ ꯑꯅꯤ ꯑꯃ ꯑꯣꯟꯕꯤꯔꯣ ꯑꯗꯨꯃꯥꯏꯅ ꯇꯧꯔꯒ ꯄꯤꯕꯤꯔꯒ ꯄꯤꯕꯤꯔꯛꯑꯣ ꯌꯥꯗ꯭ꯔꯥ ꯌꯥꯔꯦꯀꯣ ꯑꯣ ꯐꯔꯦ ꯑꯥ ꯑꯥ ꯍꯣꯏ ꯍꯣꯏ